ꯑꯩꯈꯣꯏꯅ ꯂꯩꯖꯔꯤꯕ ꯃꯣꯔꯦ ꯑꯁꯤꯗꯗꯤ ꯃꯦꯟꯃꯥꯔꯒ ꯇꯥꯏꯅꯕ ꯕꯣꯔꯗꯔꯁꯤꯗ ꯄꯣꯠ ꯂꯥꯟꯊꯣꯛ ꯂꯥꯟꯁꯤꯟ ꯇꯧꯕ ꯃꯈꯣꯏꯗꯒꯤ ꯄꯨꯊꯣꯔꯛꯄ ꯄꯣꯠꯇꯨ ꯏꯝꯐꯥꯜꯂꯣꯝꯗꯒꯤ ꯂꯥꯛꯄ ꯂꯩꯅꯤꯡꯕ ꯃꯤꯅ ꯂꯩꯕꯗ ꯑꯩꯈꯣꯏꯅ ꯌꯣꯟꯕ ꯅꯠꯇ꯭ꯔꯒꯅ ꯄꯣꯠ ꯊꯥꯡꯇꯣꯛ ꯊꯥꯡꯖꯤꯟ ꯇꯧꯕꯗꯨꯗ ꯗꯦꯜꯂꯤ ꯋꯦꯖ ꯇꯥꯏꯞꯇ ꯕꯥꯔꯒꯦꯅꯤꯡ ꯇꯧꯔꯒ ꯍꯥꯏꯗꯤ ꯉꯥꯡꯅꯔꯒ ꯑꯁꯨꯛ ꯂꯧꯅꯤ ꯑꯁꯨꯛ ꯂꯧꯔꯣꯏ ꯍꯥꯏꯕꯒꯤ ꯊꯕꯛ ꯏꯪꯈꯥꯡ ꯇꯧꯕ ꯑꯗꯨ ꯅꯠꯇꯅ ꯊꯣꯏꯗꯣꯛꯄ ꯂꯩꯇꯦ ꯃꯔꯝ ꯑꯁꯤꯅ ꯊꯕꯛ ꯐꯪꯗꯕꯒꯤ ꯆꯥꯡꯁꯤꯗꯤ ꯌꯥꯝ ꯅꯦꯝꯃꯤ ꯑꯗꯨꯒ ꯈꯨꯗꯣꯡꯆꯥꯗꯕ ꯍꯥꯏꯔꯒꯅ ꯃꯤꯒꯤ ꯕꯣꯔꯗꯔ ꯑꯗꯨ ꯂꯥꯟꯁꯤꯜꯂꯒ ꯑꯇꯣꯞꯄ ꯀꯟꯇ꯭ꯔꯤ ꯑꯃꯗ ꯆꯪꯂꯒ ꯄꯣꯠ ꯂꯧꯔꯨꯕꯅꯤꯅ ꯕꯣꯔꯗꯔꯗꯨ ꯉꯥꯛꯂꯤꯕ ꯁꯤꯐꯥꯏ ꯃꯦꯟꯃꯥꯔꯒꯤ ꯑꯣꯏꯁꯅꯨ ꯏꯟꯗꯤꯌꯥꯒꯤ ꯑꯣꯏꯁꯅꯨ ꯃꯗꯨꯒꯤ ꯔꯦꯁꯇ꯭ꯔꯤꯛꯁꯟ ꯃꯌꯥꯝ ꯑꯃ ꯂꯩ ꯄꯨꯔꯛꯄ ꯌꯥꯕ ꯄꯣꯠ